ꯑꯩꯉꯣꯟꯗ ꯍꯥꯟꯅꯒꯤ ꯀ꯭ꯂꯤꯛ ꯇꯧꯔꯕ ꯐꯣꯇꯣ ꯍꯥꯔꯠ ꯀꯣꯄꯤꯗꯤ ꯑꯩꯉꯣꯟꯗ ꯂꯩꯇꯦ ꯑꯗꯨꯒ ꯍꯥꯟꯅꯒꯤ ꯗꯤꯖꯤꯇꯦꯜ ꯐꯣꯇꯣꯁꯤꯅ ꯀꯥꯞꯄ ꯃꯇꯝꯗ ꯑꯩꯈꯣꯏꯅ ꯀꯦꯃꯔꯥ ꯑꯁꯤ ꯍꯦꯛꯇ ꯀꯥꯞꯞ ꯍꯩꯇꯕ ꯃꯤ ꯑꯃꯅꯁꯨ ꯍꯦꯛꯇ ꯃꯤ ꯑꯃꯅ ꯍꯦꯛꯇ ꯀꯥꯞꯄꯁꯨ ꯌꯥꯗꯦ ꯑꯗꯨꯒ ꯔꯣꯜ ꯍꯥꯜꯂꯒ ꯑꯩꯈꯣꯏꯅ ꯀꯦꯃꯦꯔꯥꯁꯤꯗ ꯔꯣꯜ ꯍꯥꯜꯂꯒ ꯐꯣꯇꯣ ꯀꯥꯞꯄꯒ ꯑꯃꯨꯛ ꯐꯣꯇꯣ ꯆꯥꯝꯊꯣꯛꯅꯕ ꯍꯣꯠꯅꯕꯗ ꯃꯇꯝꯁꯨ ꯌꯥꯝ ꯆꯪꯕ ꯄꯩꯁꯥꯁꯨ ꯆꯪꯕ ꯑꯗꯨꯒ ꯐꯣꯇꯣꯁꯨ ꯇꯔꯥ ꯀꯨꯟꯗꯒꯤ ꯍꯦꯟꯅꯁꯨ ꯀꯥꯞꯄ ꯌꯥꯗꯦ ꯑꯗꯨꯒ ꯍꯧꯖꯤꯛꯇꯤ ꯐꯣꯟꯕꯨ ꯂꯩꯔꯕꯗꯤ ꯐꯣꯟꯁꯤꯗ ꯑꯩꯈꯣꯏꯅ ꯄꯩꯁꯥꯁꯨ ꯆꯪꯗꯕꯤꯗ ꯑꯗꯨꯒ ꯃꯤ ꯑꯃꯅꯁꯨ ꯍꯦꯛꯇ ꯑꯗꯨꯝ ꯀꯥꯞꯄ ꯌꯥꯔꯦ ꯐꯣꯟꯁꯤꯕꯨ ꯌꯥꯎꯔꯗꯤ ꯑꯗꯨꯝ ꯐꯣꯟꯗ ꯕꯦꯇ꯭ꯔꯤ ꯌꯥꯎꯔꯗꯤ ꯑꯗꯨꯝ ꯐꯣꯇꯣꯁꯤ ꯅꯣꯡꯃꯒꯤ ꯆꯥꯝꯃ ꯆꯅꯤ ꯑꯗꯨꯝ ꯀꯥꯞꯅꯤꯡꯏꯕ ꯃꯈꯩ ꯃꯁꯤꯡ ꯅꯥꯏꯗꯅ ꯑꯗꯨꯝ ꯀꯥꯞꯄ ꯌꯥꯏ ꯑꯗꯒꯤ ꯃꯐꯝ ꯃꯇꯝꯁꯨ ꯂꯣꯏꯅ ꯑꯩꯈꯣꯏꯅ ꯊꯥꯗꯣꯛꯍꯟꯅꯤꯡꯕ ꯐꯣꯇꯣꯗꯨꯗ ꯊꯥꯗꯣꯛꯍꯟꯅꯤꯡꯉꯒꯗꯤ ꯑꯗꯨꯝ ꯊꯥꯗꯣꯛꯍꯟꯕ ꯌꯥꯔꯦ ꯑꯗꯨꯝ ꯑꯩꯈꯣꯏꯒꯤ ꯑꯄꯥꯝꯕ ꯑꯗꯨꯝ ꯇꯧꯕ ꯌꯥꯔꯦ ꯍꯧꯖꯤꯛꯇꯤ ꯑꯗꯨꯅ ꯀꯥꯅꯕꯁꯤꯁꯨ ꯑꯩꯈꯣꯏꯅ ꯗꯤꯖꯤꯇꯦꯜ ꯍꯥꯟꯅꯒꯤ ꯀꯦꯃꯦꯔꯥꯗꯒꯤꯗꯤ ꯍꯧꯖꯤꯛꯀꯤ ꯍꯧꯖꯤꯛ ꯐꯣꯟꯗ ꯑꯩꯈꯣꯏꯅ ꯀꯥꯞꯄꯤꯕ ꯁꯤꯁꯤꯅ ꯍꯦꯟꯅ ꯂꯩ ꯍꯥꯏꯅ ꯑꯗꯨꯝ ꯈꯜꯂꯦ ꯑꯗꯨꯅ ꯚꯦꯂ꯭ꯌꯨ ꯑꯔꯤꯕ ꯐꯣꯇꯣꯁꯤꯡꯗꯒꯤꯗꯤ ꯀꯩꯅꯣꯅ ꯍꯦꯟꯅ ꯍꯧꯖꯤꯛꯀꯤ ꯐꯣꯇꯣ ꯐꯣꯟꯗ ꯀꯥꯞꯄꯁꯤꯅ ꯍꯦꯟꯅ ꯂꯩ ꯍꯥꯏꯅ ꯈꯜꯂꯦ ꯑꯗꯨꯒ ꯑꯔꯤꯕ ꯐꯣꯇꯣꯁꯤꯡꯅ ꯍꯦꯟꯅ ꯁꯦꯟꯇꯤꯃꯦꯟꯇꯦꯜ ꯚꯦꯂꯨꯗꯤ ꯂꯩꯇꯦ